ꯑꯩꯒꯤ ꯏꯁꯩ ꯁꯛꯄꯒꯤ ꯃꯑꯣꯡꯁꯦ ꯍꯤꯟꯗꯨꯁꯇꯥꯅꯤ ꯀ꯭ꯂꯥꯁꯤꯀꯦꯜꯗꯒꯤ ꯍꯧꯖꯔꯛꯑꯦ ꯑꯩꯁꯦ ꯍꯤꯟꯗꯨꯁꯇꯥꯅꯤ ꯀ꯭ꯂꯥꯁꯤꯀꯦꯜꯗ ꯍꯧꯔꯛꯄꯒꯤ ꯑꯗꯨꯝ ꯔꯥꯒ ꯈꯔ ꯁꯛ ꯑꯗꯒꯤ ꯔꯥꯒ ꯈꯔ ꯈꯣꯡ ꯑꯗꯒꯤ ꯃꯥꯒꯤ ꯑꯌꯨꯛ ꯈꯨꯗꯤꯡꯒꯤ ꯍꯧꯒꯠꯂꯒ ꯂꯥꯎꯕ ꯈꯣꯠꯄ ꯑꯗꯨ ꯑꯗꯥ ꯃꯌꯥꯝ ꯑꯃ ꯂꯩꯈ꯭ꯔꯦ ꯑꯗꯨꯒꯨꯝꯕ ꯈꯔ ꯇꯧꯔꯛꯑꯦ ꯑꯗꯨꯗꯒꯤ ꯁꯨꯝ ꯁ꯭ꯀꯨꯜꯗꯨꯗ ꯁ꯭ꯀꯨꯜꯗ ꯇꯝꯃꯛꯄ ꯑꯣꯏꯕꯅꯤꯅ ꯑꯩꯁꯦ ꯌꯥꯝꯅ ꯄ꯭ꯔꯦꯛꯇꯤꯁ ꯇꯧꯕꯗꯤ ꯉꯝꯖꯔꯛꯇꯦ ꯑꯗꯨꯝ ꯑꯌꯨꯛ ꯉꯥꯛꯇꯪ ꯃꯇꯥꯡ ꯐꯪꯕ ꯇꯥꯟꯖꯥ ꯐꯪꯕ ꯈꯨꯗꯤꯡꯒꯤ ꯑꯗꯨꯝ ꯈꯔ ꯈꯔ ꯇꯧꯔꯛꯑꯦ ꯑꯗꯨꯝ ꯂꯥꯏꯔꯤꯛꯁꯨ ꯇꯝꯃꯤꯕ ꯑꯣꯏꯕꯅꯤꯅ ꯑꯗꯨ ꯂꯣꯏꯔꯛꯑꯕ ꯃꯇꯨꯡꯗ ꯑꯩꯖꯦ ꯁ꯭ꯀꯨꯜ ꯂꯣꯏꯔꯒ ꯑꯩꯒꯤ ꯀꯜꯆꯔꯒꯤ ꯀꯣꯂꯦꯖ ꯑꯃ ꯃꯅꯤꯄꯨꯔ ꯌꯨꯅꯤꯚꯔꯁꯤꯇꯤ ꯑꯣꯐ ꯀꯜꯆꯔꯗ ꯇꯝꯃꯦ ꯑꯩꯁꯦ ꯍꯤꯟꯗꯨꯁꯇꯥꯅꯤ ꯀ꯭ꯂꯥꯁꯤꯀꯦꯜꯗ ꯑꯗꯨꯗꯁꯨ ꯑꯗꯨꯝ ꯆꯞ ꯃꯥꯅꯅ ꯑꯩꯁꯦ ꯕꯥꯁꯤꯗ ꯑꯣꯏꯅ ꯑꯣꯅꯔꯁ ꯇꯧꯖ ꯇꯧꯔꯦ ꯑꯗꯨꯝ ꯇꯝꯃꯦ ꯑꯗꯨꯃꯥꯏꯅ ꯑꯗꯨꯝ ꯆꯠꯊꯔꯛꯑꯦ ꯃꯈꯥ ꯃꯈꯥ ꯁꯨꯝ ꯆꯠꯊꯔꯛꯑꯦ ꯑꯩꯅ ꯑꯋꯥꯕ ꯃꯥꯏꯌꯣꯛꯅꯕꯁꯦ ꯑꯗꯨꯒꯤ ꯑꯗꯨꯃꯥꯏꯅ ꯇꯝꯖꯕꯗꯣ ꯍꯣꯏ ꯍꯩꯕꯨꯗꯤ ꯍꯩꯒꯜꯂꯦ ꯑꯗꯨꯕꯨ ꯄꯦꯟꯗꯤ ꯄꯦꯟꯖꯗꯦ ꯍꯥꯏꯗꯤ ꯇꯥꯟꯖꯥ ꯃꯌꯥꯝ ꯑꯃ ꯐꯪꯗꯕ ꯑꯩꯉꯣꯟꯗ ꯑꯌꯦꯠꯄ ꯑꯩꯉꯣꯟꯗ ꯅꯨꯡꯉꯥꯏꯇꯕ ꯑꯩꯅ ꯏꯁꯩ ꯇꯧꯔꯤꯉꯩꯗ ꯅꯠꯇ꯭ꯔꯒ ꯌꯥꯝꯅ ꯕꯤꯠ ꯂꯩꯅ ꯏꯁꯩ ꯁꯛꯏꯉꯩꯗ ꯃꯤꯅ ꯆꯩꯔꯛꯄꯒꯨꯝꯕ ꯅꯠꯇ꯭ꯔꯒ ꯂꯥꯎꯔꯛꯄꯒꯨꯝꯕ ꯃꯈꯣꯟ ꯅꯨꯡꯉꯥꯏꯇꯕ ꯑꯩꯒ ꯆꯥꯟꯅꯗꯕ ꯇꯥꯅꯤꯡ ꯇꯥꯅꯤꯡꯗꯕ ꯃꯈꯣꯟ ꯃꯌꯥꯝ ꯑꯃ ꯂꯥꯛ ꯗꯤꯁꯇꯔꯕꯦꯟꯁ ꯑꯣꯏꯅ ꯑꯌꯦꯠꯄ ꯑꯣꯏꯅ ꯂꯥꯛꯄ ꯁꯤ ꯌꯥꯝ ꯅꯨꯡꯉꯥꯏꯖꯗꯦ ꯑꯩꯉꯣꯟꯗ ꯁꯤꯒꯨꯝꯕꯒꯤ ꯊꯧꯗꯣꯛꯁꯦ